ꯀꯀꯥ ꯂꯨꯄꯥ ꯀꯌꯥ ꯇꯥꯔꯦꯕ ꯂꯤꯁꯤꯡ ꯑꯃꯑꯕ ꯀꯔꯤꯒꯤ ꯌꯦꯡꯉꯨꯅꯦ ꯀꯀꯥꯗ ꯂꯥꯛꯏꯗꯣ ꯄꯨꯡ ꯃꯥꯄꯟꯒ ꯃꯤꯅꯠ ꯐꯣꯔꯇꯤ ꯐꯤꯏꯞꯇꯅꯤ ꯌꯧꯔꯛꯏꯗꯣ ꯑꯗꯨ ꯐ꯭ꯂꯥꯏꯠꯁꯤꯅ ꯁꯣꯝꯗ ꯄꯨꯡ ꯇꯔꯥꯃꯊꯣꯏ ꯁꯣꯔꯤ ꯄꯨꯡ ꯇꯔꯥꯃꯊꯣꯏꯗ ꯀꯩꯅꯣ ꯑꯣꯏꯒꯗꯕꯅꯦ ꯑꯗꯨꯒꯤ ꯃꯃꯥꯡꯗꯨꯗ ꯌꯧꯒꯗꯧꯕꯗꯣ ꯄꯨꯡ ꯀꯌꯥꯗ ꯂꯥꯛꯑꯒ ꯄꯨꯡ ꯀꯌꯥꯁꯤꯗ ꯌꯧꯔꯕꯅꯣ ꯍꯥꯏꯐꯦꯠ ꯌꯦꯡꯕꯤꯌꯨꯅꯦ ꯍꯥꯏꯐꯦꯠ ꯄꯥꯊꯣꯛꯄꯤꯌꯣꯕ ꯑꯥ ꯑꯝꯇ ꯄꯥꯊꯣꯛꯄꯤꯌꯣ ꯑꯗꯨꯒ ꯄꯩꯁꯥꯗꯣ ꯍꯥꯏꯕꯤꯌꯣ ꯀꯦꯕꯅꯦꯅ ꯍꯦꯛꯇ ꯄꯩꯁꯥꯁꯨ ꯀꯩꯅꯣ ꯇꯧꯕꯤꯒꯅꯣ ꯄꯪꯍꯥꯏꯗꯖꯨ ꯍꯥꯏꯖꯤꯟꯕꯤꯒꯅꯣ ꯃꯇꯝ ꯃꯇꯥꯡ ꯃꯇꯝꯖꯨ ꯁꯣꯏꯖꯜꯂꯛꯑꯀꯥꯟꯗꯗꯤ ꯄꯣꯠꯁꯦ ꯌꯥꯔꯛꯑꯣꯏ ꯑꯥ ꯍꯣꯏ ꯈꯤꯇꯪ ꯒ꯭ꯌꯥꯟ ꯇꯥꯕꯤꯌꯣ ꯍꯥꯏꯇꯔꯦ ꯄꯩꯁꯥꯗꯨ ꯍꯟꯒꯦꯕ ꯑꯩ ꯑꯩꯗꯤ ꯑꯩ ꯌꯨꯝꯗ ꯊꯤꯟꯒꯦ ꯍꯥꯏꯔꯣ ꯌꯥꯔꯣꯏ ꯑꯗꯨꯗꯤ ꯀꯃꯥꯏ ꯌꯥ ꯑꯗꯨ ꯑꯗꯨ ꯑꯗꯨ ꯆꯠꯅꯕ ꯌꯥꯕ ꯋꯥꯔꯤ ꯅꯠꯇꯦꯁꯤꯅꯤ ꯑꯩꯅ ꯍꯥꯏꯅꯤꯡꯉꯤꯁꯤꯅ ꯑꯗꯨ ꯆꯠꯅꯕ ꯌꯥꯕ ꯅꯠꯇꯦ ꯈꯤꯇꯪ ꯇꯥꯕꯤꯔꯣ ꯃꯤ ꯃ ꯃꯩꯇꯩ ꯃꯁꯦꯟ ꯑꯣꯏꯅ ꯃꯤꯑꯣꯏꯕ ꯑꯃ ꯑꯣꯏꯅ ꯈꯤꯇꯪ ꯇꯥꯕꯤꯔꯣ ꯌꯦꯡꯅꯔꯁꯤ ꯅꯪꯅꯁꯨ ꯃꯇꯝ ꯁꯣꯏꯅ ꯂꯥꯛꯑꯦ ꯑꯩꯅꯁꯨ ꯁꯣꯝꯗ ꯈꯔ ꯁꯥꯎꯅꯤꯡꯉꯤ ꯁꯦꯡꯅ ꯇꯁꯦꯡꯅ ꯌꯥꯝ ꯁꯥꯎꯅꯤꯡꯉꯤ ꯁꯣꯏꯕ ꯍꯥꯏꯁꯦ ꯁꯣꯏꯕ ꯉꯥꯛꯇꯅꯤ ꯈꯟꯇꯣꯛꯅꯔꯀꯥꯟꯗ ꯑꯩ ꯁꯨꯃꯥꯏꯅ ꯍꯥꯏꯖꯔꯛꯄꯅꯤ ꯍꯣꯏ ꯑꯗꯨꯃꯥꯏꯅ ꯑꯗꯨꯝ ꯏꯂꯥꯏ ꯂꯥꯏꯅ ꯉꯁꯥꯏꯅ ꯋꯥꯔꯤꯖꯦ ꯆꯝꯅ ꯁꯥꯟꯅꯔꯝꯃꯒꯗꯤ ꯑꯗꯨꯝ ꯌꯥꯔꯕ ꯉꯥꯛꯇꯅꯦ ꯍꯣꯏ ꯐꯔꯦ ꯍꯟꯗꯣꯛꯄꯤꯔꯣ ꯄꯩꯁꯥꯗꯣ ꯍꯣꯏ ꯄꯩꯁꯥꯗꯣ ꯍꯟꯗꯣꯛꯄꯤꯔꯣꯌꯦ ꯁꯣꯔꯤ ꯄꯤꯕꯤ ꯀꯩꯅꯣꯗꯣ ꯂꯨꯄꯥ ꯁꯨꯃꯥꯏꯅ ꯄꯤꯔꯒꯦ ꯆꯅꯤꯄꯥꯟ ꯄꯤꯔꯒꯦ ꯌꯥꯔꯦ ꯆꯅꯤꯄꯥꯟ ꯄꯤꯔꯒꯦ ꯌꯥꯔꯦ ꯎꯝ ꯍꯣꯏ ꯐꯔꯦ ꯐꯔꯦ